ꯀꯥꯡꯅ ꯄꯣꯛꯍꯟꯕ ꯂꯩꯅꯥꯁꯤꯡ ꯗꯦꯡꯒꯤꯒꯨꯝꯕ ꯃꯦꯂꯥꯔꯤꯌꯥꯒꯨꯝꯕꯁꯤꯗꯩ ꯉꯥꯛꯊꯣꯛꯅꯕ ꯑꯩꯈꯣꯏꯅ ꯑꯍꯤꯡ ꯇꯨꯝꯕ ꯃꯇꯝꯗ ꯀꯥꯡꯈꯜ ꯊꯥꯔ ꯇꯨꯝꯃꯦ ꯑꯗꯒꯤ ꯀꯥꯡꯅ ꯆꯤꯛꯇꯅꯕ ꯀꯥꯡ ꯍꯤꯗꯥꯛ ꯀꯨꯝꯕ ꯊꯥꯕ ꯑꯣꯗꯣꯃꯦꯁ ꯀꯨꯝꯕ ꯇꯩꯕ ꯑꯗꯨꯝ ꯇꯩ ꯑꯗꯒꯤ ꯈꯣꯡꯕꯥꯟ ꯏꯁꯤꯡꯒꯨꯝꯕ ꯇꯨꯡꯉꯒ ꯂꯩꯕ ꯑꯗꯒꯤ ꯏꯁꯤꯡ ꯑꯃꯣꯠꯄ ꯇꯨꯡꯁꯜꯂ ꯂꯩꯕꯁꯦ ꯂꯩꯍꯟꯗꯦ ꯏꯔꯝ ꯅꯂꯥꯁꯤꯡꯁꯦ ꯅꯥꯟꯅ ꯁꯦꯡꯇꯣꯛꯑꯦ ꯀꯥꯡꯅ ꯄꯥꯝꯕ ꯄꯣꯠꯉꯩꯁꯦ ꯑꯝꯇꯥ ꯊꯝꯗꯦ ꯍꯥꯏꯗꯤ ꯃꯣꯏꯗꯤ ꯑꯃꯣꯠꯄ ꯏꯁꯤꯡ ꯈꯤꯇꯪ ꯇꯨꯡ ꯇꯨꯡ ꯂꯩꯕꯁꯦ ꯑꯗꯨꯝ ꯄꯥꯝꯃꯦꯕ ꯑꯗꯨꯅ ꯃꯣꯏꯁꯦ ꯀꯥꯡꯁꯤ ꯂꯥꯛꯇꯅꯕ ꯑꯗꯨꯒꯨꯝꯕ ꯏꯁꯤꯡ ꯑꯃꯣꯠꯄ ꯁꯤꯡꯁꯨ ꯊꯝꯗꯦ ꯑꯗꯒꯤ ꯀꯥꯡꯈꯜ ꯈꯜꯂ ꯇꯨꯝꯕ ꯑꯗꯒꯤ ꯈꯨꯠꯁꯥ ꯁꯦꯡꯅ ꯍꯥꯝꯗꯣꯛꯑꯒ ꯑꯣꯗꯣꯃꯣꯁ ꯀꯨꯝꯕ ꯇꯩꯁꯟꯕ ꯑꯗꯨꯝ ꯇꯧꯋꯦ